ꯃꯅꯤꯄꯨꯔꯒꯤ ꯈꯨꯠ ꯁꯥ ꯍꯩꯕꯒꯤ ꯀꯂꯥꯗ ꯑꯩꯈꯣꯏꯒꯤ ꯏꯔꯝꯗꯝꯒꯤ ꯄꯣꯠꯊꯣꯛꯁꯤꯡ ꯏꯟꯅꯐꯤꯅꯆꯤꯡꯕ ꯐꯅꯦꯛ ꯐꯤꯕꯥꯟꯅꯆꯤꯡꯕ ꯃꯄꯥꯟꯁꯤꯡꯗ ꯌꯥꯎꯔꯛꯄ ꯃꯌꯦꯛꯁꯤꯡꯅ ꯑꯩꯈꯣꯏꯒꯤ ꯏꯔꯝꯗꯝꯒꯤ ꯑꯣꯏꯕ ꯁꯥ ꯉꯥꯒꯤ ꯃꯁꯛꯁꯤꯡ ꯎꯠꯄꯇ ꯅꯠꯇꯅ ꯑꯩꯈꯣꯏꯒꯤ ꯂꯤꯅ ꯁꯥꯕ ꯄꯣꯠꯁꯥꯛꯁꯤꯡ ꯑꯃꯗꯤ ꯑꯩꯈꯣꯏꯒꯤ ꯀꯧꯅꯥꯒꯤ ꯄꯣꯠꯁꯛꯁꯤꯡꯅ ꯑꯩꯈꯣꯏꯒꯤ ꯃꯩꯇꯩꯒꯤ ꯑꯣꯏꯕ ꯇꯣꯞ ꯇꯣꯞꯄ ꯃꯁꯛ ꯃꯇꯧ ꯀꯌꯥ ꯑꯃ ꯎꯕ ꯐꯪꯏ